ꯍꯜꯂꯣ ꯍꯜꯂꯣ ꯑꯥ ꯍꯟꯗꯛ ꯁꯟꯗꯦꯗ ꯀꯣꯏꯁꯦ ꯕꯥꯏ ꯑꯥ ꯍꯜꯂꯣ ꯍꯟꯗꯛ ꯁꯟꯗꯦꯗ ꯀꯣꯏꯔꯨꯁꯦ ꯑꯥ ꯑꯗꯨ ꯃꯐꯝꯗꯨ ꯍꯤꯌꯥꯏ ꯁꯥꯔꯀ꯭ꯋꯤꯠꯇ ꯀꯣꯏꯔꯨꯁꯦ ꯍꯣꯏ ꯌꯥꯒꯅꯤ ꯒꯥꯔꯤ ꯑꯃ ꯋꯥꯏꯔꯒ ꯀꯣꯏꯕ ꯆꯠꯁꯦ ꯃꯐꯝꯗꯣ ꯌꯥꯝ ꯐꯖꯩ ꯍꯥꯏꯌꯦ

ꯎꯝ ꯑꯩꯈꯣꯏꯗꯔꯣ ꯑꯩꯈꯣꯏꯗꯗꯤ ꯃꯤ ꯃꯉꯥꯒꯨꯝꯕ ꯂꯥꯛꯀꯅꯤ ꯅꯣꯏꯗꯤ ꯑꯣ ꯑꯣ

ꯎꯝ ꯅꯪ